ꯍꯜꯂꯣ ꯇ꯭ꯔꯨꯕ꯭ꯂꯨ ꯑꯣꯏꯕꯤꯔꯕꯔꯥ ꯑꯩꯁꯦ ꯉꯁꯤꯁꯤ ꯑꯩꯈꯣꯏ ꯃꯣꯏꯔꯥꯡꯗ ꯆꯠꯀꯗꯕ ꯑꯩꯈꯣꯏ ꯀꯣꯏꯕ ꯑꯣꯏꯅ ꯆꯠꯀꯗꯕꯅꯤ ꯑꯗꯨꯗ ꯑꯩꯈꯣꯏ ꯇꯔꯥꯃꯨꯛ ꯆꯠꯀꯗꯕꯅꯤ ꯑꯗꯨꯗ ꯒꯥꯔꯤ ꯑꯅꯤ ꯗꯔꯀꯥꯔ ꯑꯣꯏꯕ ꯒꯥꯔꯤ ꯈꯥ ꯑꯄꯤꯛꯄ ꯑꯃꯒ ꯈꯤꯇꯪ ꯆꯥꯎꯕ ꯑꯃꯒ ꯑꯩꯈꯣꯏ ꯃꯉꯥ ꯃꯉꯥꯗꯤ ꯑꯃꯨꯛ ꯆꯠꯅꯤꯡꯗꯕ ꯑꯗꯨꯗ ꯒꯥꯔꯤ ꯑꯅꯤꯁꯤ ꯑꯩꯈꯣꯏ ꯂꯩꯒꯗꯔꯥ ꯑꯝꯇ ꯈꯪꯖꯅꯤꯡꯕ ꯑꯗꯨꯒ ꯒꯥꯔꯤꯁꯤꯡꯁꯤꯒꯤ ꯃꯃꯟꯁꯤꯡꯁꯨ ꯆꯧꯔꯥꯛꯅ ꯑꯝꯇ ꯍꯥꯏꯕꯤꯔꯛꯑꯣ